ꯃꯅꯤꯄꯨꯔꯤ ꯃꯩꯇꯩꯂꯣꯟ ꯑꯏꯕ ꯃꯔꯥꯡ ꯀꯥꯏꯅ ꯂꯩ ꯍꯤꯔꯝ ꯀꯌꯥꯗ ꯈꯨꯠ ꯊꯥꯏ ꯑꯇꯣꯞꯄ ꯂꯣꯟꯗꯒꯤ ꯏꯁꯥꯒꯤ ꯂꯣꯟꯗ ꯍꯟꯇꯣꯛꯄ ꯑꯃꯁꯨꯡ ꯏꯁꯥꯒꯤ ꯂꯣꯟꯗ ꯏꯔꯛꯄ ꯂꯥꯏꯔꯤꯛꯁꯤꯡꯁꯨ ꯑꯇꯣꯞꯄ ꯂꯣꯟꯗ ꯍꯟꯇꯣꯛꯄ ꯍꯟꯇꯣꯛꯂꯣꯏꯁꯤꯡꯅ ꯍꯣꯠꯅꯕꯤꯔꯒ ꯃꯌꯥꯝꯒꯤ ꯀꯥꯅꯅꯕ ꯄꯤ ꯏꯁꯥꯒꯤ ꯃꯌꯦꯛ ꯏꯁꯀ꯭ꯔꯤꯞꯁꯨ ꯂꯩꯕꯅ ꯄꯣꯁꯇꯔ ꯍꯣꯔꯗꯤꯡ ꯑꯃꯁꯨꯡ ꯁꯥꯏꯟ ꯕꯣꯔꯗꯁꯤꯡꯗ ꯏꯁꯥꯒꯤ ꯏꯔꯣꯟ ꯏꯌꯦꯛꯅ ꯊꯥꯏ ꯃꯃꯤ ꯀꯨꯝꯍꯩ ꯀꯌꯥꯗ ꯑꯃꯗꯤ ꯏꯁꯩ ꯅꯣꯡꯃꯥꯏ ꯀꯌꯥꯗ ꯁꯤꯖꯤꯟꯅꯕ ꯁꯤꯖꯤꯟꯅꯕꯅ ꯃꯅꯤꯄꯨꯔꯒꯤ ꯂꯣꯟꯁꯨ ꯃꯌꯥꯝ ꯃꯌꯥꯝꯗ ꯁꯛ ꯇꯥꯛꯏ ꯏꯁꯥꯒꯤ ꯂꯩꯖꯔꯝꯕ ꯃꯁꯥꯟꯅ ꯖꯒꯣꯏꯅꯆꯤꯡꯕ ꯏꯔꯣꯟꯒꯤ ꯇꯔꯃꯤꯅꯣꯂꯣꯖꯤꯁꯤꯡ ꯁꯤꯖꯤꯟꯅꯗꯨꯅ ꯃꯥꯂꯦꯝ ꯄꯨꯝꯕꯗ ꯃꯅꯤꯄꯨꯔꯤ ꯂꯣꯟ ꯑꯁꯤ ꯄꯨꯈꯠꯄꯤ ꯀꯥꯡꯂꯨꯞ ꯀꯌꯥ ꯈꯨꯟꯗꯥꯃꯤꯟꯅꯕ ꯃꯅꯤꯄꯨꯔ ꯂꯝꯗꯝ ꯁꯤꯗ ꯃꯅꯤꯄꯨꯔꯤ ꯃꯩꯇꯩꯂꯣꯟꯅ ꯐꯥꯎꯅꯂꯣꯟ ꯑꯣꯏꯅ ꯁꯤꯖꯤꯟꯅꯩ ꯍꯥꯏꯔꯤꯕ ꯃꯥꯏꯀꯩꯁꯤꯅ ꯑꯗꯨꯝ ꯑꯩꯈꯣꯏꯒꯤ ꯂꯣꯟ ꯆꯥꯎꯈꯠꯅꯕ ꯆꯥꯎꯅ ꯃꯇꯦꯡ ꯑꯣꯏ ꯍꯥꯏꯕ ꯌꯥꯏ